ꯀꯨꯝꯍꯩꯁꯤꯡ ꯍꯥꯏꯔꯗꯤ ꯀꯨꯝꯍꯩꯗꯤ ꯃꯌꯥꯝ ꯂꯩꯈꯔꯦ ꯑꯗꯣ ꯑꯩꯅ ꯈꯟꯕꯗꯗꯤ ꯆꯩꯔꯥꯎꯕ ꯑꯣꯏꯅ ꯈꯜꯂꯦ ꯆꯩꯔꯥꯎꯕꯁꯤꯗ ꯑꯩꯅ ꯊꯣꯡꯕ ꯄꯣꯠꯂꯝꯁꯤꯡ ꯈꯟꯖꯔꯒ ꯍꯥꯏꯖꯕ ꯇꯥꯔꯗꯤ ꯉꯥ ꯊꯣꯡꯕ ꯑꯃ ꯂꯩꯔꯦ ꯌꯣꯡꯆꯥꯛ ꯏꯔꯣꯝꯕ ꯑꯃ ꯂꯩꯔꯦ ꯌꯣꯡꯆꯥꯛ ꯃꯇꯝꯅꯤꯅ ꯌꯣꯡꯆꯥꯛꯁꯦ ꯌꯥꯝ ꯍꯣꯡꯉꯕꯅꯤꯅ ꯌꯣꯡꯆꯥꯛ ꯃꯔꯥꯡ ꯀꯥꯏꯔꯕꯅꯤꯅ ꯌꯣꯡꯆꯥꯛ ꯑꯣꯏꯅ ꯏꯔꯣꯜꯂꯦ ꯑꯩꯗꯤ ꯌꯣꯡꯆꯥꯛ ꯑꯃ ꯏꯔꯣꯜꯂꯦ ꯃꯥꯏ ꯃꯥꯏ ꯄꯥꯝꯖꯕꯤ ꯏꯔꯣꯟꯕ ꯃꯈꯟ ꯃꯈꯟ ꯄꯥꯝꯖꯕ ꯂꯣꯟꯕ ꯂꯩ ꯑꯗꯣ ꯑꯩꯗꯤ ꯌꯣꯡꯆꯥꯛ ꯄꯥꯝꯖꯕꯅꯤꯅ ꯌꯣꯡꯆꯥꯛ ꯑꯣꯏꯅ ꯂꯣꯜꯂꯦ ꯑꯗꯨꯒ ꯃꯥꯏꯔꯦꯟ ꯆꯝꯐꯨꯠ ꯑꯃ ꯐꯨꯠꯂꯦ ꯆꯝꯐꯨꯠ ꯑꯗꯒꯤ ꯎꯇꯤ ꯑꯃ ꯊꯣꯡꯉꯦ ꯑꯗꯒꯤ ꯉꯥꯔꯤꯟꯈꯥ ꯑꯃ ꯉꯧꯔꯦ ꯑꯗꯒꯤ ꯑꯩꯈꯣꯏꯒꯤ ꯄꯥꯐꯣꯔ ꯑꯃ ꯇꯥꯎꯔꯦ ꯕꯣꯔꯥ ꯑꯃ ꯍꯧꯔꯦ ꯑꯗ ꯑꯩꯒꯤꯗꯤ ꯁꯤꯈꯩꯁꯤꯅ ꯑꯣꯏꯅ ꯃꯊꯦꯜꯁꯤ ꯑꯩꯅ ꯄꯥꯝꯖꯕꯗꯨ ꯇꯧꯔꯦ ꯃꯥꯏ ꯃꯥꯏ ꯄꯥꯝꯖꯕ ꯃꯊꯦꯜ ꯂꯨꯀꯣꯏ ꯃꯌꯥꯝ ꯁꯦꯝꯅꯕ ꯂꯩꯀꯣ ꯑꯗꯣ ꯃꯥꯏ ꯃꯥꯏꯒꯤ ꯃꯇꯝꯒꯤ ꯀꯨꯝꯍꯩꯗꯨꯒꯤ ꯃꯇꯝꯒꯤ ꯑꯣꯏꯅꯁꯨ ꯁꯦꯝꯅꯕ ꯂꯩ ꯑꯗꯣ ꯑꯩꯒꯤꯗꯤ ꯆꯩꯔꯥꯎꯕ ꯑꯣꯏꯅ ꯈꯜꯂꯕꯅꯤꯅ ꯆꯩꯔꯥꯎꯕꯒꯤꯗ ꯁꯤ ꯑꯣꯏꯅ ꯇꯧꯖꯔꯦ ꯑꯩꯒꯤꯗꯤ